ꯃꯇꯝꯒꯤ ꯃꯇꯨꯡ ꯏꯟꯅ ꯃꯅꯤꯄꯨꯔꯤ ꯂꯣꯟꯒꯤ ꯁꯤꯖꯤꯟꯅꯐꯝꯁꯤꯡ ꯑꯁꯤ ꯃꯄꯥꯟꯒꯤ ꯂꯣꯜ ꯑꯃꯗꯤ ꯆꯠꯅꯕꯤꯁꯤꯡꯅ ꯏꯊꯤꯜ ꯄꯤꯗꯨꯅ ꯑꯍꯣꯡꯕ ꯀꯌꯥ ꯂꯥꯛꯂꯦ ꯂꯥꯛꯂꯤꯕ ꯑꯍꯣꯡꯕꯁꯤꯡ ꯑꯁꯤꯒꯤ ꯃꯔꯛꯇ ꯈꯔ ꯄꯟꯕ ꯇꯥꯔꯕꯗꯤ ꯑꯩꯈꯣꯏꯅ ꯂꯨꯍꯣꯡ ꯀꯩꯍꯣꯡꯕ ꯃꯇꯝꯗ ꯑꯩꯈꯣꯏ ꯃꯅꯤꯄꯨꯔꯤꯒꯤ ꯆꯠꯅꯕꯤꯒꯤ ꯃꯑꯣꯡꯒꯤ ꯂꯨꯍꯣꯡꯕꯒꯤ ꯐꯤꯕꯝ ꯑꯗꯨꯗ ꯃꯄꯥꯟꯒꯤ ꯂꯨꯍꯣꯡꯕꯒꯤ ꯃꯁꯛ ꯄꯨꯁꯤꯜꯂꯛꯇꯨꯅ ꯍꯥꯟꯅꯒꯤ ꯃꯑꯣꯡꯁꯤꯡ ꯑꯗꯨꯗꯒꯤ ꯁꯦꯝꯗꯣꯛꯂꯕ ꯃꯑꯣꯡ ꯑꯃ ꯑꯣꯏꯔꯦ ꯑꯗꯨꯒ ꯋꯥꯉꯥꯡ ꯁꯉꯥꯡꯗ ꯍꯥꯏꯔꯒꯁꯨ ꯑꯩꯈꯣꯏꯒꯤ ꯃꯄꯥꯟꯒꯤ ꯂꯣꯟꯒꯤ ꯂꯣꯟꯌꯥꯟ ꯌꯥꯎꯁꯤꯜꯂꯛꯄ ꯑꯁꯤꯒꯨꯝꯕ ꯑꯁꯤꯅ ꯑꯩꯈꯣꯏꯒꯤ ꯑꯁꯦꯡꯕ ꯃꯅꯤꯄꯨꯔꯤ ꯂꯣꯟꯒꯤ ꯃꯁꯛ ꯑꯗꯨꯗ ꯑꯀꯥꯏꯕ ꯀꯌꯥ ꯄꯤꯔꯦ ꯑꯗꯨꯒ ꯍꯧꯖꯤꯛ ꯂꯩꯔꯤꯕ ꯐꯤꯖꯦꯠ ꯆꯥꯛꯆꯥꯗ ꯍꯥꯏꯔꯒꯁꯨ ꯑꯩꯈꯣꯏꯅ ꯃꯄꯥꯟꯒꯤ ꯐꯤꯖꯦꯠ ꯆꯛꯆꯥ ꯄꯨꯁꯤꯜꯂꯛꯇꯨꯅ ꯑꯩꯈꯣꯏꯒꯤ ꯐꯤꯖꯦꯠꯁꯤꯡꯒ ꯌꯥꯟꯁꯟꯅꯗꯨꯅ ꯑꯩꯈꯣꯏꯒꯤ ꯍꯥꯟꯅꯒꯤ ꯃꯁꯛ ꯑꯣꯏꯕ ꯃꯅꯤꯄꯨꯔꯤꯒꯤ ꯇꯣꯞ ꯇꯣꯞꯄ ꯃꯁꯛ ꯑꯗꯨꯗ ꯑꯀꯥꯏꯕ ꯀꯌꯥ ꯄꯤꯔꯤ